ꯑꯩꯈꯣꯏ ꯂꯝꯗꯝꯗꯗꯤ ꯑꯂꯨ ꯊꯥꯕꯁꯤꯅ ꯍꯦꯟꯅ ꯄꯣꯠꯊꯣꯛ ꯂꯩ ꯂꯧꯁꯤꯔꯣꯝꯗ ꯑꯂꯨ ꯊꯥꯕ ꯃꯇꯝꯗꯁꯨ ꯑꯩꯈꯣꯏꯅ ꯍꯥꯔꯒꯤ ꯗꯔꯀꯥꯔꯁꯨ ꯑꯣꯏꯗ꯭ꯔꯦ ꯄꯣꯠꯊꯣꯛꯁꯨ ꯑꯗꯨꯛꯀꯤꯃꯇꯤꯛ ꯐꯖꯅ ꯊꯣꯛꯑꯦ ꯑꯗꯨꯅ ꯑꯩꯒꯤ ꯑꯣꯏꯅ ꯍꯥꯏꯔꯒꯗꯤ ꯑꯂꯨꯁꯤꯅ ꯍꯦꯟꯅ ꯄꯣꯠꯊꯣꯛ ꯂꯩ